ꯁꯤ ꯍꯣꯇꯦꯟ ꯃꯦꯅꯦꯖꯔ ꯑꯣꯏꯕꯤꯔꯕ ꯑꯩꯁꯦ ꯃꯅꯤꯄꯨꯔꯗ ꯀꯣꯏꯕ ꯂꯥꯛꯀꯗꯕꯅꯦꯕꯀꯣ ꯑꯩꯈꯣꯏꯒꯤ ꯁꯥꯇ꯭ꯔ ꯑꯣꯏꯕ ꯑꯗꯨ ꯍꯣꯇꯦꯜꯗꯨ ꯀꯥ ꯃꯉꯥ ꯈꯛꯇꯪ ꯕꯨꯛ ꯇꯧꯖꯒꯦ ꯇꯧꯕ ꯑꯩꯈꯣꯏ ꯃꯤ ꯃꯉꯥ ꯂꯥꯛꯀꯗꯕ ꯔꯨꯝ ꯃꯉꯥ ꯑꯥ ꯑꯗꯨ ꯆꯥꯔꯖ ꯀꯌꯥ ꯑꯣꯏꯒꯗꯕꯅꯣ ꯅꯣꯡꯃꯒꯤ ꯑꯣꯏꯔꯛꯀꯗꯣꯏꯔ ꯅꯠꯇ꯭ꯔꯒ ꯍꯞꯇꯥꯒꯤ ꯑꯣꯏꯒꯗꯣꯏꯔꯣ ꯑꯩꯈꯣꯏ ꯍꯞꯇꯥ ꯑꯃ ꯂꯩꯒꯗꯕꯅꯤꯕ

ꯑꯗꯣ ꯂꯩꯐꯝ ꯆꯥꯐꯝꯁꯦ ꯑꯩꯈꯣꯏꯒꯤ ꯆꯥꯕ ꯊꯛꯄꯁꯦ ꯑꯗꯨꯝ ꯄ꯭ꯔꯣꯕꯥꯏꯠ ꯇꯧꯒꯗ꯭ꯔ ꯄꯤꯒꯗ꯭ꯔ ꯀꯃꯥꯏ ꯇꯧꯒꯅꯤ ꯑꯩꯈꯣꯏꯁꯦ ꯃꯅꯤꯄꯨꯔꯒꯤ ꯑꯣꯏꯕ ꯆꯤꯟꯖꯥꯛꯁꯤꯡꯁꯦ ꯇꯦꯁ ꯇꯧꯖꯅꯤꯡꯉꯦꯕꯀꯣ ꯑꯗꯨ ꯐꯪꯒꯗ꯭ꯔ ꯑꯥ ꯑꯗꯨꯝ ꯑꯩꯈꯣꯏꯁꯦ ꯀꯣꯏꯕ ꯆꯠꯄ ꯈꯣꯠꯄ ꯃꯅꯤꯄꯨꯔꯗ ꯂꯩꯔꯒ ꯑꯗꯨꯒꯨꯝꯕꯁꯨ ꯇꯧꯒꯗꯕꯅꯦꯕꯀꯣ ꯑꯗꯨꯒꯤ ꯆꯠꯄꯁꯦ ꯀꯥꯏ ꯀꯥꯏꯗ ꯆꯠꯐꯝ ꯂꯩꯒꯅꯤ ꯑꯗꯨꯒꯤ ꯇ꯭ꯔꯥꯟꯄꯣꯔꯠꯇꯣ ꯄ꯭ꯔꯣꯕꯥꯏꯠ ꯇꯧꯕ ꯌꯥꯒꯗ꯭ꯔ

ꯑꯗꯣ ꯑꯥ ꯑꯗꯨ ꯑꯩꯈꯣꯏꯅ ꯂꯩꯒꯗꯧꯔꯤꯕ ꯀꯩꯅꯣꯁꯦ ꯂꯩꯐꯝꯁꯦꯀꯣ ꯑꯩꯈꯣꯏꯒꯤ ꯕꯦꯜꯀꯣꯅꯤ ꯌꯥꯎꯕ ꯑꯗꯨꯒꯨꯝꯕ ꯄꯥꯝꯕ ꯀꯥꯁꯤꯡꯁꯦ

ꯍꯣꯏ ꯍꯣꯏ ꯌꯥꯅꯤ ꯑꯗꯣ ꯑꯩꯈꯣꯏꯅ ꯀꯩꯒꯨꯝꯕ ꯆꯥꯛ ꯌꯦꯟꯁꯥꯡ ꯊꯣꯡꯉ ꯆꯥꯅꯤꯡꯕ ꯈꯣꯠꯅꯤꯡꯕ ꯇꯧꯔꯒꯁꯨ ꯑꯩꯈꯣꯏ ꯒ꯭ꯌꯥꯁ ꯅꯨꯡ ꯄ꯭ꯔꯣꯕꯥꯏꯠ ꯇꯧꯕ ꯌꯥꯒꯗ꯭ꯔ ꯑꯗꯣ ꯉꯁꯥꯏꯒꯤ ꯑꯩꯈꯣꯏꯅ ꯀꯣꯏꯕ ꯆꯠꯄꯒꯤ ꯍꯥꯏꯈꯤꯕꯗꯣ ꯑꯗꯨꯗ ꯑꯩꯈꯣꯏꯒꯤ ꯒꯥꯏꯗ ꯑꯃ ꯃꯤ ꯂꯣꯏꯅꯕꯒꯤ ꯃꯤ ꯑꯃ ꯄꯤꯕ ꯌꯥꯒꯗ꯭ꯔ ꯀꯃꯥꯏ ꯇꯧꯒꯅꯤ ꯑꯗꯣ ꯑꯩ ꯕꯨꯛꯀꯤꯡꯁꯦ ꯁꯨꯝ ꯑꯣꯟꯂꯥꯏꯟꯗꯒꯤ ꯍꯧꯖꯤꯛꯇꯩ ꯑꯗꯨꯝ ꯕꯨꯛ ꯇꯧ ꯌꯥꯗꯣꯏꯔ ꯅꯠꯇ꯭ꯔꯒ ꯀꯣꯟꯅ ꯍꯌꯦꯡ ꯑꯩꯅ ꯂꯥꯛꯑ ꯃꯇꯨꯡꯗ ꯇꯧꯕ ꯌꯥꯒꯗꯣꯏꯔ ꯑꯗꯨꯝ ꯃꯅꯤꯄꯨꯔ ꯑꯩꯈꯣꯏꯅ ꯍꯧꯖꯤꯛ ꯂꯩꯒꯗꯧꯔꯤ ꯃꯐꯝꯁꯦ ꯏꯝꯐꯥꯜꯗꯩ ꯀꯌꯥꯝ ꯂꯥꯞꯄ ꯃꯐꯝ ꯑꯣꯏꯒꯗꯣꯏꯅꯣ ꯍꯣꯇꯦꯜꯁꯦ ꯍꯧꯖꯤꯛꯀꯤ ꯍꯣꯇꯦꯜꯁꯦ ꯑꯩꯈꯣꯏ ꯏꯝꯐꯥꯜꯗꯩ ꯀꯌꯥꯝ ꯂꯥꯞꯄ ꯃꯐꯃꯗ ꯂꯩꯕ ꯑꯣꯏꯒꯗꯣꯏꯅꯣ ꯅꯠꯇ꯭ꯔꯒ ꯏꯝꯐꯥꯜ ꯃꯅꯨꯡꯗ ꯑꯣꯏꯒꯗꯣꯏꯔ

ꯍꯣꯇꯦꯜꯁꯦ ꯑꯩꯈꯣꯏꯒꯤ ꯑꯥ ꯔꯦꯠꯇꯤꯡꯁꯦ ꯑꯗꯨꯝ ꯐꯖꯕ ꯅꯠꯇ꯭ꯔꯣ ꯁ꯭ꯇꯦꯅꯗꯔꯗ ꯂꯩꯕ ꯑꯗꯨꯝ ꯀꯩꯅꯣ ꯇꯧꯒꯗꯕ ꯅꯠꯇ꯭ꯔꯣ ꯑꯗꯣ ꯑꯩꯈꯣꯏꯅ ꯂꯩꯗꯣꯔꯤꯕ ꯀꯥꯁꯤꯒꯤ ꯔꯨꯝꯁꯦ ꯑꯃꯃꯝꯇꯪ ꯍꯥꯏꯗꯤ ꯕꯦꯗꯁꯦ ꯗꯕꯜ ꯕꯦꯗ ꯑꯣꯏꯕ꯭ꯔ ꯀꯃꯥꯏ ꯇꯧꯏ ꯑꯗꯨ ꯁꯤꯡꯒꯜ ꯕꯦꯗꯁꯦ ꯑꯩꯈꯣꯏꯅ ꯄꯥꯝꯃꯤꯁꯦ ꯀꯤꯡ ꯁꯥꯏꯖꯀꯨꯝꯕ ꯄꯥꯝꯕꯀꯣ ꯈꯔ ꯆꯥꯎꯕ ꯕꯦꯗꯁꯦ ꯍꯣꯏ ꯑꯩꯈꯣꯏ ꯅꯨꯄꯥ ꯃꯆꯥ ꯉꯥꯛꯇ ꯂꯥꯛꯀꯗꯕꯅꯤ ꯑꯩꯈꯣꯏꯁꯦ ꯒ꯭ꯔꯦꯖꯨꯋꯦꯠ ꯐꯥꯁ ꯏꯌꯔ ꯇꯝꯕ ꯁꯥꯇ꯭ꯔ ꯉꯥꯛꯇ ꯑꯣꯏꯒꯗꯣꯏꯅꯤ ꯍꯣꯏ ꯃꯥꯅꯦ ꯑꯩꯈꯣꯏ ꯀꯣꯂꯦꯖꯀꯤ ꯁꯝꯃꯔ ꯕꯦꯀꯦꯁꯟ ꯂꯩꯕ ꯃꯇꯝ ꯑꯣꯏꯕꯀꯣ ꯑꯗꯨ ꯀꯥꯟꯗꯨꯗ ꯑꯩꯈꯣꯏ ꯀꯣꯏꯕ ꯆꯠꯍꯧꯁꯦ ꯍꯥꯏꯅ ꯂꯥꯛꯀꯗꯕꯅꯤ ꯍꯣꯏ ꯄꯦꯔꯦꯟꯁꯀꯤ ꯑꯌꯥꯕ ꯌꯥꯎꯔ ꯂꯥꯛꯀꯗꯕꯅꯤ ꯍꯣꯏ ꯑꯩꯈꯣꯏꯅ ꯁꯤ ꯕꯨꯛ ꯇꯧꯔꯛꯄ ꯃꯇꯝꯗ ꯗꯣꯀꯨꯃꯦꯟꯗꯤ ꯀꯩ ꯀꯩ ꯆꯪꯒꯅꯤ

ꯑꯗꯣ ꯑꯥ ꯑꯥ ꯍꯧꯖꯤꯛ ꯑꯩꯈꯣꯏꯒꯤ ꯄꯦꯁꯤ ꯍꯥꯟꯅ ꯑꯦꯗꯕꯥꯟꯁ ꯍꯥꯟꯅ ꯇꯧꯔꯒ ꯀꯣꯟꯅ ꯑꯩꯅ ꯄꯨꯟꯅ ꯆꯦꯛ ꯑꯥꯎꯠ ꯇꯧꯔꯝꯗꯥꯏꯗ ꯑꯃꯨꯛ ꯄꯩꯁꯥꯁꯤ ꯐꯨꯜ ꯄꯤꯕ ꯌꯥꯒꯗ꯭ꯔ ꯑꯋꯥꯠꯄꯗꯣ ꯑꯩꯈꯣꯏ ꯍꯞꯇꯥ ꯑꯃꯗꯤ ꯑꯥ ꯑꯗꯣ ꯑꯩꯈꯣꯏꯅ ꯍꯥꯟꯅ ꯑꯦꯗꯕꯥꯟꯁ ꯈꯔ ꯄꯤꯔ ꯃꯇꯨꯡꯗ ꯑꯩꯈꯣꯏꯅ ꯂꯩꯕ ꯂꯣꯏꯔ ꯃꯇꯨꯡꯗ ꯀꯣꯟꯅ ꯄꯨꯂꯞ ꯐꯨꯜ ꯄꯦ ꯇꯧꯕ ꯌꯥꯒꯗ꯭ꯔ ꯍꯪꯕ ꯑꯩꯈꯣꯏ ꯑꯗꯣ ꯑꯩꯈꯣꯏꯁꯦ ꯆꯥꯕꯩꯁꯨ ꯀꯩꯁꯨ ꯄꯨꯂꯞ ꯑꯗꯨꯝ ꯌꯥꯎꯅ ꯄꯦ ꯇꯧꯖꯔꯒꯦꯕꯀꯣ ꯑꯗꯣ ꯆꯥꯕꯩꯁꯨ ꯀꯩꯁꯨ ꯑꯗꯣ ꯆꯥꯕꯩꯁꯦ ꯑꯩꯈꯣꯏꯅ ꯃꯅꯤꯄꯨꯔꯒꯤ ꯊꯥꯂꯤꯒꯨꯝꯕ ꯑꯗꯨꯒꯨꯝꯕ ꯄꯥꯝꯖꯩꯌꯦꯕꯀꯣ ꯑꯗꯣ ꯃꯅꯤꯄꯨꯔꯒꯤ ꯆꯤꯅꯖꯥꯛ ꯍꯥꯏꯕꯗꯤ ꯑꯩꯈꯣꯏ ꯃꯅꯤꯄꯨꯔꯒꯤ ꯇ꯭ꯔꯦꯗꯤꯁꯟꯅꯦꯜ ꯑꯣꯏꯕ ꯆꯤꯟꯖꯥꯛꯁꯤꯡ ꯂꯩꯗꯅꯀꯣ ꯑꯗꯨꯒꯨꯝꯕꯁꯦ ꯍꯦꯟꯅ ꯄꯥꯝꯖꯩꯕ ꯑꯗꯣ